ꯍꯜꯂꯣ ꯌꯥꯅꯤ ꯍꯥꯏꯕꯤꯑꯣ

ꯅꯨꯃꯤꯠ ꯀꯌꯥꯃꯨꯛ ꯐꯥꯈ꯭ꯔꯒꯦ ꯃꯦꯟꯕꯗꯣ ꯑꯣ ꯅꯨꯃꯤꯠ ꯃꯉꯥꯅꯤ ꯑꯣꯏꯔꯗꯤ ꯀꯦꯜꯂꯤꯗꯣ ꯑꯃꯨꯛꯀ ꯔꯤ ꯑꯣꯏꯅ ꯑꯃꯨꯛꯀ ꯃꯦꯟꯒꯦ ꯑꯃꯨꯛꯀ ꯍꯜꯂꯒ ꯃꯦꯟꯒꯦ ꯑꯗꯨꯗꯤ ꯑꯃꯨꯛ ꯂꯥꯛꯄꯤꯌꯨꯅꯦ ꯆꯤꯛꯄ ꯅꯥꯕꯗꯤ ꯇꯧꯕ꯭ꯔꯥ

ꯑꯣ ꯑꯗꯣ ꯍꯧꯖꯤꯛꯀꯤ ꯃꯦꯜꯂꯤꯕ ꯌꯥꯗꯣ ꯑꯗꯨꯒꯤ ꯊꯪꯅꯕꯗ ꯀꯦꯕꯤꯇꯤꯒꯨꯝꯕꯗꯤ ꯑꯇꯣꯞꯄ ꯑꯃꯨꯛ ꯂꯩꯕ ꯌꯥꯎꯕ꯭ꯔꯥ ꯑꯣ ꯑꯀꯟꯕ ꯆꯥꯁꯤꯜꯂꯨꯕꯒꯗꯤ ꯌꯥꯎꯗꯦꯀꯣ ꯑꯥ

ꯑꯗꯣ ꯉꯁꯥꯏ ꯅꯪꯅ ꯍꯋꯥꯏꯗꯨ ꯆꯥꯕꯒ ꯀꯦꯜꯂꯛꯄ꯭ꯔꯥ ꯅꯠꯇ꯭ꯔꯒ ꯆꯥꯈ꯭ꯔꯕ ꯃꯇꯨꯡꯗ ꯀꯦꯜꯂꯛꯂꯤꯔꯥ ꯀꯃꯥꯏꯅ ꯇꯧꯔꯤꯅꯣ

ꯑꯣ ꯑꯁꯤꯒꯨꯝꯕ ꯁꯤꯗꯤꯀꯣ ꯌꯥꯁꯤ ꯃꯦꯟꯈ꯭ꯔꯕ ꯃꯇꯨꯡꯗ ꯋꯤꯛ ꯑꯃꯒꯨꯝꯕꯗꯤꯀꯣ ꯑꯀꯟꯕ ꯄꯣꯠꯁꯤ ꯆꯥꯔꯣꯏꯗꯕꯅꯦꯕ ꯑꯌꯥꯝꯕꯅ ꯍꯥꯏꯗꯤ ꯃꯍꯤ ꯃꯅꯥꯏꯒꯨꯝꯕ ꯁꯣꯐ ꯑꯣꯏꯕ ꯄꯣꯠ ꯆꯥꯒꯗꯕꯅꯦꯕ ꯗꯥꯏꯔꯦꯛꯂꯤ ꯃꯦꯟꯈꯤꯕ ꯃꯄꯥꯗꯣ ꯑꯗꯨꯗ ꯑꯀꯟꯕꯗꯤ ꯆꯤꯛꯁꯤꯜꯂꯣꯏꯗꯕꯅꯦꯕ ꯑꯗꯣ ꯅꯪꯅ ꯆꯤꯛꯄꯗꯣ ꯑꯗꯨꯅ ꯀꯦꯜꯂꯛꯄꯅꯤ ꯑꯗꯣ ꯌꯥꯅꯤ ꯑꯗꯨꯝ ꯅꯪ ꯑꯃꯨꯛ ꯀ꯭ꯂꯤꯅꯤꯛꯇ ꯂꯥꯛꯑꯣꯕꯀꯣ ꯑꯗꯨꯒ ꯑꯃꯨꯛ ꯌꯦꯡꯒꯦ ꯑꯗꯨꯃꯥꯏꯅ ꯇꯧꯔꯒ ꯀꯃꯥꯏꯅ ꯍꯥꯏꯕꯗꯤ ꯅꯪꯅ ꯑꯀꯟꯕ ꯆꯤꯛꯈꯤꯕꯒꯤ ꯀꯦꯟꯕꯔꯥ ꯅꯠꯇ꯭ꯔꯒ ꯑꯩꯈꯣꯏꯅ ꯅꯉꯣꯟꯗ ꯍꯥꯞꯈꯤꯕ ꯍꯥꯏꯗꯤ ꯅꯞꯈꯤꯕ ꯄꯣꯠꯇꯨꯅ ꯃꯄꯥꯡꯒꯜ ꯋꯥꯠꯄꯒꯤ ꯀꯦꯟꯕ꯭ꯔꯥ ꯍꯥꯏꯕꯗꯨꯀꯣ ꯐꯖꯅ ꯑꯃꯨꯛ ꯅꯧꯍꯧꯅꯅ ꯑꯗꯨꯝ ꯇ꯭ꯔꯤꯠꯃꯦꯟ ꯇꯧꯕ ꯌꯥꯅꯤ ꯑꯗꯨ ꯇꯧꯔꯒ ꯌꯦꯡꯁꯤꯀꯣ ꯑꯗꯨꯒ ꯌꯥꯔꯤ ꯃꯈꯩꯗꯤ ꯁꯨꯃꯥꯏꯅ ꯌꯥ ꯀꯦꯕꯤꯇꯤ ꯂꯩꯕꯗ ꯑꯩꯈꯣꯏꯅ ꯃꯦꯟꯈꯤꯕꯁꯦ ꯑꯁꯤꯗ ꯋꯤꯛ ꯑꯃꯒꯨꯝꯕꯗꯤꯀꯣ ꯉꯁꯥꯏꯒꯤ ꯑꯀꯟꯕ ꯍꯥꯔꯗ ꯑꯣꯏꯕ ꯄꯣꯠꯁꯤ ꯆꯥꯁꯜꯂꯣꯏꯗꯕꯅꯦꯕꯀꯣ ꯑꯗꯨꯒꯨꯝꯕ ꯆꯥꯁꯤꯟꯕ ꯊꯛꯆꯤꯟꯕ ꯇꯧꯕ ꯇꯥꯔꯒꯗꯤ ꯑꯗꯨꯝ ꯀꯦꯜꯂꯛꯀꯅꯤ ꯑꯗꯒꯤ ꯑꯃꯨꯛ ꯉꯁꯥꯏ ꯍꯥꯏꯕꯗꯤ ꯑꯗꯨ ꯃꯦꯜꯂꯝꯗꯥꯏꯗ ꯑꯩꯈꯣꯏꯅ ꯅꯣꯏꯗ ꯐꯖꯅ ꯍꯥꯏꯗꯤ ꯀ꯭ꯂꯤꯟ ꯇꯧꯊꯣꯛꯂꯤꯅꯦꯕ ꯁꯦꯡꯗꯣꯛꯂꯒ ꯃꯅꯨꯡꯗꯨꯗ ꯑꯃꯣꯠ ꯑꯀꯥꯏ ꯂꯩꯈꯤ ꯇꯥꯔꯗꯤ ꯃꯦꯟꯁꯤꯟꯈꯤ ꯀꯥꯟꯗ ꯑꯗꯨꯝ ꯃꯁꯥ ꯃꯊꯟꯗ ꯑꯃꯨꯛ ꯆꯤꯛꯄ ꯅꯥꯕ ꯍꯜꯂꯛꯀꯅꯤ ꯑꯗꯒꯤ ꯉꯁꯥꯏꯒꯤ ꯄꯣꯠꯇꯨ ꯀꯦꯜꯂꯛꯄꯁꯨ ꯌꯥꯎꯒꯅꯦꯕꯀꯣ ꯑꯗꯨꯅ ꯉꯁꯥꯏꯒꯤ ꯅꯪꯒꯤꯗꯣ ꯀꯔꯝ ꯍꯥꯏꯅ ꯇꯧꯔꯤꯕꯅꯣ ꯍꯥꯏꯕꯗꯣ ꯃꯑꯣꯡꯗꯣ ꯂꯥꯛꯂꯒ ꯌꯦꯡꯕ ꯅꯠꯇ꯭ꯔꯒꯗꯤꯀꯣ ꯍꯥꯏꯕꯗꯤ ꯉꯝꯂꯔꯣꯏ ꯁꯤꯗ ꯃꯤꯠꯅ ꯎꯗ꯭ꯔꯒꯗꯤ ꯐꯣꯟꯗ ꯍꯥꯏꯕꯗꯤꯀꯣ ꯑꯗꯨꯅ ꯅꯪ ꯂꯥꯛꯅꯕ ꯇꯧꯋꯣ ꯑꯦꯄꯣꯏꯟꯃꯦꯟꯁꯦ ꯍꯪꯆꯤꯠ ꯀꯨꯝꯕꯗ ꯌꯥꯅꯤ ꯑꯗꯨꯝ ꯑꯗꯨꯗ ꯌꯦꯡꯉꯨ

ꯄꯨꯡ ꯄꯨꯡ ꯑꯅꯤꯗꯤ ꯈꯔ ꯊꯦꯡꯃꯜꯂꯦ ꯄꯨꯡ ꯑꯦꯂꯕꯦꯟ ꯑꯗꯨꯋꯥꯏꯗꯣ ꯑꯗꯨꯗ ꯉꯟꯈꯠꯂꯛꯄꯗꯤ ꯌꯥꯒꯗ꯭ꯔꯥ ꯑꯣ ꯐꯔꯦ ꯐꯔꯦ ꯑꯗꯨꯗꯤ ꯑꯥ ꯑꯥ ꯐꯔꯦ ꯐꯔꯦ ꯑꯥ